ꯑꯩ ꯏꯪꯂꯤꯁꯅ ꯌꯥꯝꯅ ꯍꯦꯟꯅ ꯅꯨꯡꯉꯥꯏꯈꯤ ꯁ꯭ꯀꯨꯜꯗꯨꯗ ꯑꯗꯣ ꯃꯔꯝꯗꯤ ꯑꯩꯅ ꯅꯨꯡꯉꯥꯏꯈꯤꯕꯒꯤ ꯃꯔꯝꯗꯨꯗꯤ ꯑꯣꯖꯥꯅ ꯇꯥꯛꯄꯤꯕꯁꯨ ꯌꯥꯝꯅ ꯐꯖꯅ ꯃꯃꯨꯠ ꯇꯥꯅ ꯇꯥꯛꯄꯤꯌꯦ ꯃꯤꯅꯤꯡ ꯍꯜꯂꯒ ꯐꯖꯅ ꯇꯥꯛꯄꯤꯈꯤꯑꯕ ꯑꯗꯨꯅ ꯌꯥꯝꯅ ꯅꯨꯡꯉꯥꯏꯈꯤ